ꯑꯩꯅ ꯗ꯭ꯔꯣꯌꯤꯡ ꯇꯧꯕ ꯅꯨꯡꯉꯥꯏꯔꯤꯁꯦ ꯃꯣꯁꯂꯤ ꯄꯦꯟꯁꯤꯜ ꯁ꯭ꯀꯦꯠꯆꯤꯡꯅꯦ ꯗ꯭ꯔꯣꯌꯤꯡ ꯇꯧꯔꯛꯏꯁꯦ ꯊꯥꯏꯅꯗꯒꯤ ꯄꯤꯛꯏꯉꯥꯏꯗꯒꯤ ꯇꯧꯔꯛꯄꯁꯦ ꯀꯂꯔꯁꯅ ꯗ꯭ꯔꯣꯌꯤꯡ ꯇꯧꯕꯗꯤ ꯌꯥꯝꯅ ꯀꯟꯅ ꯄꯥꯝꯃꯛꯇꯦ ꯃꯣꯁꯂꯤ ꯄꯦꯟꯁꯤꯜ ꯁ꯭ꯀꯦꯠꯆꯤꯡ ꯇꯧꯔꯒ ꯁꯦꯗꯤ ꯁꯦꯗꯤꯡ ꯇꯧꯕ ꯀ꯭ꯔꯣꯁ ꯍꯦꯠꯆꯤꯡ ꯇꯧꯕ ꯑꯗꯨꯒꯨꯝꯕ ꯇꯦꯛꯅꯤꯛꯁꯇꯣ ꯌꯥꯝꯅ ꯄꯥꯝꯖꯔꯛꯄꯅꯤ ꯑꯦꯁ ꯁꯠꯆ ꯑꯩꯗꯤ ꯀꯩꯅꯣ ꯀꯩꯁꯨ ꯄ꯭ꯔꯣꯐꯦꯁꯅꯦꯜ ꯇ꯭ꯔꯦꯅꯤꯡ ꯇꯧꯔꯛꯇꯕ ꯇꯧꯔꯛꯄꯗꯤ ꯅꯠꯇꯦ ꯁ꯭ꯀꯨꯜꯗꯁꯨ ꯈꯣꯂꯦꯁ ꯂꯦꯕꯦꯜꯗꯁꯨ ꯇꯧꯔꯛꯄ ꯅꯠꯇꯦ ꯏꯁꯥꯒꯤ ꯑꯣꯟ ꯍꯣꯕꯤ ꯑꯣꯏꯅ ꯑꯗꯨꯝ ꯇꯧꯔꯛꯄꯅꯤꯅ ꯃꯣꯁꯂꯤ ꯑꯩꯅ ꯗ꯭ꯔꯣꯌꯤꯡꯒꯤ ꯁꯞꯖꯦꯛ ꯃꯦꯇꯔꯁꯦ ꯑꯩꯅ ꯈꯟꯕꯗꯗꯤ ꯑꯩꯅ ꯎꯕ ꯁ꯭ꯇꯤꯜ ꯂꯥꯏꯐ ꯍꯥꯏꯢꯕ ꯇꯥꯔꯦ ꯁ꯭ꯇꯤꯜ ꯂꯥꯏꯐ ꯎꯕ ꯑꯗꯩꯗꯤ ꯁꯝꯇꯥꯏꯝꯁ ꯐꯣꯇꯣꯒ꯭ꯔꯥꯐꯁ ꯑꯣꯐ ꯐꯣꯇꯣꯒ꯭ꯔꯥꯐ ꯑꯣꯐ ꯑꯦꯛꯇꯔꯁ ꯑꯦꯛꯇ꯭ꯔꯦꯁꯦꯁ ꯑꯗꯩꯗꯤ ꯁꯝꯇꯥꯏꯝꯁ ꯀꯣꯃꯤꯛ ꯀꯦꯔꯦꯛꯇꯔꯁꯀꯨꯝꯕ ꯍꯥꯏꯕ ꯁꯨꯄꯔ ꯍꯤꯔꯣꯒꯨꯝꯕ ꯑꯗꯨꯒꯨꯝꯕ ꯑꯦꯅꯤ ꯑꯦꯅꯤꯊꯤꯡ ꯏꯟꯇꯔꯦꯁꯇꯤꯡ ꯑꯣꯏꯕꯁꯦ ꯑꯗꯨꯝ ꯃꯗꯨ ꯀꯣꯞꯄꯤ ꯇꯧꯕ ꯍꯥꯏꯔ ꯍꯥꯏ ꯇꯥꯔꯦ ꯗ꯭ꯔꯣꯌꯤꯡ ꯇꯧꯕꯗ ꯁ꯭ꯀꯦꯠꯆꯤꯡ ꯇꯧꯕꯗ ꯃꯣꯁꯂꯤ ꯄꯦꯟꯁꯤꯜꯅ ꯇꯧꯔꯒ ꯋꯤꯠ ꯄꯦꯟꯁꯤꯜ ꯁꯝꯇꯥꯏꯝꯁ ꯀꯩꯅꯣꯁꯨ ꯕꯣꯜ ꯄꯦꯏꯟꯠ ꯑꯗꯒꯤ ꯐꯥꯎꯟꯇꯦꯟ ꯄꯦꯟꯒꯨꯝꯕꯁꯨ ꯁꯤꯖꯤꯟꯅꯔꯒ ꯗꯤꯐꯔꯦꯟ ꯃꯤꯗ꯭ꯌꯝ ꯁꯤꯖꯤꯟꯅꯔꯒ ꯗ꯭ꯔꯣ ꯇꯧꯕꯅꯤ ꯑꯗꯨꯒ ꯁꯞꯖꯦꯛꯇꯤ ꯃꯣꯁꯂꯤ ꯁꯥꯞꯖꯦꯛ ꯍꯥꯏꯕꯗꯤ ꯂꯩꯇꯦ ꯖꯁ ꯃꯣꯁꯂꯤ ꯑꯩꯅ ꯗ꯭ꯔꯣꯌꯤꯡꯗ ꯄꯥꯝꯃꯤꯁꯦ ꯐꯦꯁꯦꯁꯀꯨꯝꯕꯅꯤ ꯐꯦꯁꯦꯁꯇ ꯑꯩꯅ ꯏꯟꯇꯔꯦꯁꯇꯤꯡ ꯑꯣꯏꯕ ꯐꯦꯁꯦꯁ ꯍꯥꯏꯔꯣ ꯃꯦꯜ ꯐꯤꯃꯦꯜ ꯍꯥꯏꯢꯔꯣ ꯑꯦꯗꯜ ꯆꯥꯢꯏꯜꯠ ꯑꯃꯍꯦꯛꯇꯒꯤ ꯖꯁ ꯏꯟꯇꯔꯦꯁꯇꯤꯡ ꯑꯃ ꯂꯩꯕ ꯃꯤꯠꯇ ꯍꯥꯏꯔꯣ ꯍꯦꯔꯒꯨꯝꯕ ꯁꯝꯒꯨꯝꯕ ꯃꯤꯠꯀꯨꯝꯕ ꯑꯗꯨꯒꯨꯝꯕ ꯏꯟꯇꯔꯦꯁꯇꯤꯡ ꯄꯣꯏꯟꯠꯁ ꯍꯥꯏꯔꯣ ꯑꯦꯛꯁꯄ꯭ꯔꯦꯁꯟ ꯑꯃ ꯄꯨꯊꯣꯛꯄ ꯉꯝꯕ ꯑꯁꯤꯒꯨꯝꯕ ꯗ꯭ꯔꯣꯌꯤꯡꯗ ꯄꯨꯊꯣꯛꯄ ꯉꯝꯃꯗꯤ ꯑꯗꯨꯝ ꯏꯁꯥꯅ ꯁꯦꯇꯤꯁꯐꯥꯏꯠ ꯢ ꯑꯣꯏꯖꯩ